ꯉꯥꯒꯨꯝꯕ ꯆꯥꯛꯊꯣꯡꯕꯁꯨ ꯑꯩꯈꯣꯏꯅ ꯉꯥ ꯑꯩꯈꯣꯏ ꯊꯣꯡꯕꯤꯗ꯭ꯔꯗꯤ ꯃꯤꯗꯒꯤ ꯄꯨꯔꯒ ꯃꯤꯒꯤ ꯈꯨꯜꯗꯒꯤ ꯆꯥꯔꯗꯤ ꯍꯥꯎꯇꯦ ꯑꯩꯈꯣꯏꯒꯤ ꯈꯨꯜ ꯑꯣꯏꯅ ꯆꯥꯔꯒ ꯇꯧꯕꯅ ꯐꯩ ꯍꯥꯏꯕꯅꯤꯅ ꯑꯩꯈꯣꯏꯒꯤ ꯏꯁꯤꯡꯁꯦ ꯌꯥꯝ ꯐꯩ ꯑꯣꯏꯅ ꯈꯜꯂꯦꯀꯣ ꯑꯗꯨ ꯃꯤ ꯃꯌꯥꯝꯗꯨꯅ ꯏꯁꯤꯡꯁꯦ ꯑꯗꯨꯝ ꯐꯪꯉꯦ ꯏꯁꯤꯡꯁꯦ ꯌꯥꯝꯃꯦ ꯑꯗꯨꯒ ꯆꯥꯛ ꯆꯥꯕꯁꯨꯀꯣ ꯃꯤ ꯃꯌꯥꯝꯗꯤ ꯐꯪꯉꯦꯕꯀꯣ ꯑꯗꯨ

ꯑꯗꯨ ꯁꯤꯒꯤ ꯄ꯭ꯔꯣꯕ꯭ꯂꯦꯝꯒꯨꯝꯕ ꯊꯣꯛꯑꯁꯨ ꯍꯣꯏ ꯊꯣꯛꯑꯗꯤ ꯃꯤ ꯃꯌꯥꯝꯗꯨꯅ ꯃꯇꯦꯡ ꯄꯥꯡꯕꯤꯔꯒ ꯅꯠꯇ꯭ꯔꯒ ꯃꯤ ꯃꯌꯥꯝꯅ ꯀꯩꯅꯣ ꯑꯍꯩꯇꯕ ꯃꯤꯁꯨ ꯁꯤꯒꯨꯝꯕꯁꯦ ꯁꯤ ꯆꯥꯗꯕꯒꯤ ꯑꯗꯨꯒꯤ ꯐꯖꯅ ꯆꯥꯗꯕꯒꯤ ꯅꯠꯇ꯭ꯔꯒ ꯁꯤ ꯐꯖꯅ ꯇꯧꯗꯕꯒꯤ ꯅꯥꯕ ꯍꯧꯋꯦ ꯍꯥꯏꯕꯁꯨ ꯈꯔ ꯑꯦꯋꯥꯔꯅꯦꯁ ꯄꯤꯔꯒ ꯇꯧꯔꯗꯤ ꯐꯗꯣꯏꯅꯤꯀꯣ ꯑꯗꯨ ꯑꯇꯩ ꯖꯒꯥꯗꯗꯤ ꯃꯣꯏ ꯇꯣꯏꯅ ꯎꯏꯌꯦ ꯍꯥꯏꯕꯁꯦ ꯃꯦꯜꯅꯨꯇ꯭ꯔꯤꯁꯟ ꯅꯥꯔꯒ ꯀ꯭ꯋꯥꯁꯤꯀꯔꯒꯨꯝꯕ ꯀꯔꯤ ꯀꯔꯤ ꯀꯥ ꯑꯃ ꯍꯧꯖꯤꯛꯇꯤꯀꯣ ꯎꯈ꯭ꯔꯦ ꯑꯗꯨꯒꯨꯝꯕ ꯅꯥꯔꯒ ꯄꯨꯛꯆꯧ ꯆꯧꯔꯒ ꯅꯠꯇ꯭ꯔꯒ ꯌꯥꯝ ꯄꯥꯛꯄꯒꯥꯗꯣ ꯇꯧꯔꯒ ꯅꯥꯕꯁꯨ ꯂꯩꯕꯅꯦꯕꯀꯣ ꯑꯗꯨꯒꯨꯝꯕꯁꯦ ꯌꯥꯝ ꯌꯦꯡꯉꯨ ꯌꯦꯡꯉꯒ ꯌꯥꯝ ꯅꯨꯡꯁꯤꯌꯦ ꯑꯗꯨ ꯏꯁꯥꯒꯤ ꯀꯩꯅꯣ ꯁꯥꯔꯀꯔꯗꯨꯅ ꯐꯖꯅ ꯃꯤ ꯃꯌꯥꯝꯗꯨꯕꯨ ꯅꯨꯡꯉꯥꯏꯅ ꯒꯨꯗ ꯀ꯭ꯋꯥꯂꯤꯇꯤ ꯀ꯭ꯋꯥꯂꯤꯇꯤ ꯂꯩꯕ ꯑꯐꯕ ꯂꯩꯕ ꯆꯥꯛ ꯆꯥꯕ ꯀꯩꯀꯥ ꯂꯣꯏ ꯄ꯭ꯔꯨ ꯈꯔ ꯔꯥꯁꯟꯒꯨꯝꯕ ꯄꯤꯔꯗꯤ ꯀꯌꯥꯃꯨꯛ ꯅꯨꯡꯉꯥꯏꯒꯅꯤ ꯑꯣꯏꯅ ꯈꯜꯂꯦ